ꯍꯥꯟꯅ ꯃꯅꯤꯄꯨꯔꯤ ꯃꯌꯦꯛꯁꯦ ꯕꯦꯡꯒꯥꯂꯤ ꯃꯌꯦꯛ ꯑꯣꯏꯅ ꯂꯩꯔꯝꯏ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯏꯁꯀ꯭ꯔꯤꯞ ꯃꯌꯦꯛ ꯑꯥꯔꯠ ꯑꯦꯟ ꯀꯜꯆꯔ ꯂꯩꯖꯔꯦ ꯑꯗꯨꯒ ꯏꯁꯥꯒꯤ ꯑꯣꯏꯕ ꯑꯥꯏꯗꯦꯟꯇꯤꯇꯤꯁꯨ ꯐꯪꯉꯦ ꯑꯗꯨꯒ ꯍꯧꯖꯤꯛꯇꯤ ꯑꯩꯈꯣꯏ ꯑꯦꯠ ꯁꯦꯗꯨꯜꯗꯁꯨ ꯆꯜꯂꯦ ꯑꯗꯨꯒꯤꯁꯨ ꯃꯊꯛꯇ ꯃꯥꯂꯦꯝ ꯃꯥꯂꯦꯝꯒꯤ ꯃꯥꯂꯦꯝꯒꯤ ꯀꯟꯇ꯭ꯔꯤ ꯃꯌꯥꯝꯁꯤꯒ ꯀꯝꯄꯤꯌꯔ ꯇꯧꯅꯕ ꯃꯇꯝꯗ ꯑꯩꯒꯤ ꯏꯁꯥꯒꯤ ꯂꯣꯟ ꯃꯩꯇꯩ ꯃꯌꯦꯛ ꯍꯥꯏꯕ ꯃꯅꯤꯄꯨꯔꯤ ꯂꯣꯟꯁꯦ ꯑꯩꯅ ꯌꯥꯝꯅ ꯋꯥꯡꯅ ꯊꯥꯡꯒꯠꯆꯩ